ꯑꯥ ꯃꯥꯅꯤ ꯑꯥ ꯍꯪꯉꯣ ꯌꯥꯏꯌꯦ ꯑꯥ ꯌꯥꯏꯌꯦ ꯇꯧꯕꯤꯒꯦ ꯍꯥꯏꯔꯛꯑꯣ ꯑꯥꯗ ꯆꯠꯄꯁꯦ ꯂꯥꯏꯟꯗ ꯆꯠꯇꯣꯏꯅꯤ ꯑꯥ ꯍꯥꯏꯕꯤꯒꯦ ꯌꯥꯝ ꯐꯖꯕꯅꯤ ꯃꯐꯝꯗꯣ ꯌꯦꯡꯕꯗꯁꯨ ꯃꯤꯁꯨ ꯂꯣꯏ ꯐꯕꯅꯤ ꯐꯖ ꯐꯖꯕ ꯃꯐꯝ ꯂꯩ ꯎꯆꯦꯛ ꯀꯩꯀꯥ ꯑꯃ ꯑꯃ ꯑꯥ ꯍꯧꯖꯤꯛꯇꯤ ꯃꯤ ꯃꯤꯁꯨ ꯌꯥꯝꯈꯠꯂꯛꯄ ꯑꯃ ꯑꯃ ꯃꯤꯁꯤꯡꯁꯤꯅ ꯑꯗꯨꯝ ꯎꯆꯦꯛ ꯎꯌꯥ ꯀꯩꯀꯥꯁꯦ ꯑꯃꯁꯨ ꯂꯣꯏꯅ ꯁꯤꯊꯔꯦ ꯇꯧꯔꯤ ꯀꯥꯟꯁꯦ ꯀꯔꯤꯅꯣ ꯍꯥꯏꯁꯦ

ꯃꯐꯝꯗꯨꯗ ꯊꯣꯡꯉꯁꯨ ꯌꯥꯏ ꯄꯨꯔꯛꯑꯒ ꯆꯥꯔꯁꯨ ꯌꯥꯏ ꯃꯐꯝꯗꯨꯗ ꯄꯨꯔꯛꯑꯒ ꯆꯥꯕꯅ ꯍꯦꯟꯅ ꯐꯩ ꯍꯣꯏ ꯌꯥꯏꯌꯦ ꯌꯥꯏꯌꯦ ꯍꯣꯏ ꯀꯥꯏꯊꯣꯛꯀꯦ ꯌꯥꯏ ꯍꯧꯖꯤꯛꯁꯤ ꯑꯗꯨꯝ ꯅꯨꯡꯉꯥꯏ ꯍꯥꯏꯖꯇꯔꯦ ꯅꯨꯡꯉꯥꯏ ꯍꯥꯏꯕꯇꯔꯦ ꯑꯗꯨꯝ ꯆꯧꯔꯥꯛꯄ ꯌꯥꯕꯅꯤ ꯃꯤ ꯇꯤꯟꯕ ꯂꯥꯛꯑꯦ ꯃꯤ ꯃꯐꯝ ꯃꯐꯝꯗ ꯀꯣꯏꯕꯒꯤ ꯃꯞꯥꯜꯂꯣꯝꯗꯒꯤ ꯂꯣꯏꯅ ꯂꯥꯛꯑꯦ ꯍꯣꯏ ꯄꯥꯡꯕꯤꯒꯦ ꯂꯥꯛꯑꯣ ꯎꯝ ꯌꯥꯎꯋꯦ ꯍꯣꯏ ꯆꯠꯃꯤꯟꯅꯁꯦ ꯂꯥꯛꯑꯣ ꯍꯣꯏ ꯍꯣꯏ ꯍꯥꯏꯔꯛꯑꯣ